ꯑꯩꯈꯣꯏꯅ ꯎꯆꯦꯛꯀꯤ ꯎꯆꯦꯛꯀꯤ ꯃꯔꯝꯗ ꯍꯥꯏꯔꯗꯤ ꯎꯆꯦꯛ ꯍꯥꯏꯁꯤꯗꯤ ꯌꯥꯝꯅꯁꯨ ꯅꯨꯡꯁꯤ ꯍꯥꯏꯗꯤ ꯃꯥꯏ ꯃꯈꯣꯟꯁꯦ ꯑꯗꯨꯒ ꯑꯗꯨ ꯋꯥꯛꯀꯤꯡꯒ ꯆꯠꯄ ꯈꯣꯠꯄꯗꯒ ꯃꯣꯏꯒꯤ ꯈꯣꯟꯖꯦꯟ ꯇꯥꯕꯁꯦ ꯅꯨꯡꯁꯤ ꯍꯥꯏꯇꯔꯦ ꯑꯩꯈꯣꯏꯅ ꯑꯉꯥꯡ ꯑꯣꯏꯔꯤꯉꯩꯗ ꯇꯥꯒꯤꯕ ꯈꯣꯟꯖꯦꯟ ꯍꯧꯖꯤꯛ ꯁꯨꯝ ꯇꯞꯅꯒ ꯇꯥꯔꯛꯄꯁꯦ ꯑꯗꯒꯤ ꯅꯨꯡꯗꯥꯡ ꯋꯥꯏꯔꯝ ꯋꯥꯛꯀꯤꯡ ꯆꯠꯄ ꯑꯗꯒꯤ ꯆꯤꯡꯌꯥ ꯇꯝꯌꯥꯗꯒꯤ ꯌꯥꯝ ꯇꯞꯅ ꯏꯪꯅꯒ ꯈꯣꯡꯉꯛꯄ ꯌꯥꯎꯋꯦꯕ ꯎꯆꯦꯛꯁꯦ ꯃꯈꯣꯟꯁꯦ ꯌꯥꯝ ꯅꯨꯡꯁꯤꯅꯒ ꯍꯥꯏꯇꯔꯦ ꯌꯥꯝ ꯐꯖꯩ ꯃꯣꯏꯁꯦ ꯃꯥꯡꯁꯨ ꯃꯥꯡꯖꯤꯜꯂꯛꯑꯦ ꯎꯆꯦꯛ ꯍꯥꯏꯁꯦ ꯍꯧꯖꯤꯛꯁꯦ ꯎꯕꯁꯨ ꯄꯥꯛꯅ ꯐꯪꯉꯛꯇ꯭ꯔꯦ ꯈꯣꯟꯖꯦꯟꯁꯦ ꯑꯉꯥꯡ ꯑꯣꯏꯔꯤꯉꯩꯗ ꯇꯥꯒꯤꯕꯗꯨꯒ ꯍꯧꯖꯤꯛꯇꯤ ꯇꯥꯔꯛꯇꯕꯁꯨ ꯌꯥꯎꯔꯦꯕ ꯌꯥꯎꯕꯗꯤ ꯃꯔꯛ ꯃꯔꯛꯇ ꯀꯣꯀꯤꯜꯒ ꯈꯣꯡꯉꯛꯄ ꯀꯣꯀꯤꯜꯁꯨ ꯈꯣꯡꯕꯁꯤ ꯇꯥꯒꯤꯗꯕꯗꯨ ꯀꯨꯏꯔꯕꯅꯦ ꯑꯗꯣ ꯍꯟꯇꯛ ꯑꯃꯨꯛ ꯇꯥꯔꯦ ꯇꯥꯕꯗꯤ ꯑꯗꯨꯒ ꯀ꯭ꯋꯥꯛ ꯀꯨꯝꯕꯁꯦ ꯄꯥꯛ ꯎꯗ꯭ꯔꯦ ꯎꯕꯗꯤ ꯃꯥꯁꯦ ꯁꯨꯛꯎ ꯎꯒꯤꯗ꯭ꯔꯦ ꯀ꯭ꯋꯥꯛ ꯍꯥꯏꯔꯒꯗꯤ ꯑꯩꯈꯣꯏꯅ ꯑꯉꯥꯉ ꯑꯣꯏꯔꯤꯉꯩꯗꯗꯤ ꯌꯥꯝꯅ ꯎꯔꯝꯃꯦꯕ ꯍꯧꯖꯤꯛꯇꯤ ꯎꯒꯤꯗ꯭ꯔꯦꯕ ꯑꯃꯨꯛ ꯃꯥꯁꯦ ꯈꯣꯡꯕꯁꯨ ꯇꯥꯒꯤꯗ꯭ꯔꯦ ꯃꯥꯒꯤ ꯃꯈꯣꯟꯁꯦ ꯑꯗꯨꯒ ꯌꯦꯡꯕꯗꯁꯨ ꯌꯥꯝ ꯅꯨꯡꯁꯤ ꯃꯣꯏꯁꯦ ꯈꯣꯟꯖꯦꯟꯁꯦ ꯇꯥꯕꯗ ꯃꯥꯒꯤ ꯃꯥꯒꯤ ꯃꯇꯝ ꯃꯇꯝꯒꯤ ꯑꯗꯨꯝ ꯋꯦꯗꯔ ꯆꯦꯟꯖ ꯇꯧꯕꯒꯤ ꯃꯇꯨꯡ ꯏꯟꯅ ꯎꯆꯦꯛꯁꯤꯡꯁꯨ ꯑꯗꯨꯝ ꯈꯣꯡꯉꯦꯕ ꯈꯣꯡꯕꯗꯤ ꯃꯇꯝ ꯃꯇꯝꯗꯨꯒꯤ ꯑꯣꯏꯅ ꯍꯥꯏꯗꯤ

ꯁꯥꯖꯤꯕꯨ ꯊꯥꯗ ꯈꯣꯡꯕ ꯎꯆꯦꯛ ꯑꯗꯒꯤ ꯁꯨꯝ ꯑꯩꯈꯣꯏꯅꯒ ꯆꯥꯛꯀꯧꯕꯒ ꯆꯠꯂꯝꯗꯥꯏꯗ ꯈꯣꯡꯉꯛꯄ ꯑꯃꯁꯨ ꯂꯩꯅꯦ ꯌꯥꯝ ꯅꯨꯡꯁꯤꯕ ꯃꯇꯝ ꯃꯇꯝꯒꯤ ꯑꯗꯨꯝ ꯃꯇꯨꯡ ꯏꯟꯅ ꯈꯣꯡꯉꯛꯑꯦ ꯎꯆꯦꯛꯁꯤꯡꯁꯦ ꯌꯥꯝ ꯅꯨꯡꯁꯤ ꯍꯥꯏꯇꯔꯦ ꯋꯦꯗꯔ ꯆꯦꯟꯖ ꯇꯧꯕꯗꯧꯅ ꯑꯗꯨꯝ ꯑꯈꯣꯡꯕ ꯑꯃ ꯑꯗꯨꯝ ꯈꯣꯡꯉ ꯂꯩꯇꯕꯁꯦ ꯅꯤꯡꯊꯝ ꯊꯥ ꯃꯇꯝ ꯌꯧꯔꯛꯑꯒꯅ ꯃꯥꯒꯤ ꯃꯥꯒꯤ ꯃꯇꯝ ꯃꯇꯝꯗꯨꯒꯤ ꯑꯗꯨꯝ

ꯃꯥꯡꯖꯤꯜꯂꯛꯄꯒꯤ ꯃꯑꯣꯡ ꯑꯃ ꯇꯧꯋꯦꯕ ꯎꯆꯦꯛꯁꯦ ꯄꯥꯛ ꯎꯔꯛꯇꯕ ꯃꯈꯣꯟ ꯈꯣꯟꯖꯦꯟ ꯇꯥꯕ ꯐꯪꯉꯛꯇꯕ ꯃꯇꯝꯁꯦ ꯍꯣꯡꯉꯛꯄꯒꯤ ꯃꯇꯨꯡ ꯏꯟꯅ ꯄꯥꯛꯅ ꯐꯪꯗꯔꯦ ꯍꯥꯏꯇꯔꯦ ꯈꯔ ꯈꯔꯕꯨꯗꯤ ꯇꯥꯕ ꯐꯪꯉꯦ ꯈꯔ ꯂꯩꯔꯒꯗꯤ ꯎꯔꯛꯈꯤꯗ꯭ꯔꯥ ꯎꯔꯛꯑꯣꯏꯗ꯭ꯔꯥ ꯈꯪꯗꯦ ꯃꯣꯏꯒꯤ ꯃꯈꯣꯟꯁꯦ ꯇꯥꯔꯒ ꯑꯃꯨꯛ ꯑꯃꯨꯛ ꯄꯨꯛꯅꯤꯡ ꯅꯤꯡꯁꯤꯕ ꯍꯧꯈꯤꯕ ꯃꯌꯥꯝ ꯅꯤꯡꯖꯪꯕ ꯃꯌꯥꯝ ꯌꯥꯎꯏ ꯍꯥꯏꯗꯤ ꯈꯣꯟꯖꯦꯟ ꯃꯣꯏꯒꯤ ꯈꯣꯟꯖꯦꯟꯁꯦ ꯑꯃꯨꯛ ꯃꯨꯛ ꯇꯥꯕꯗ ꯈꯪꯗꯦ ꯌꯥꯝ ꯅꯨꯡꯁꯤ ꯍꯥꯏꯇꯔꯦ ꯎꯆꯦꯛ ꯍꯥꯏꯁꯦ ꯃꯥꯡꯒꯤꯕꯁꯨ ꯃꯌꯥꯝ ꯌꯥꯎꯔꯦ ꯎꯆꯦꯛꯁꯤꯡꯗ ꯊꯥꯏꯅ ꯎꯔꯝꯕ ꯃꯌꯥꯝ ꯎꯔꯛꯈꯤꯗ꯭ꯔꯦ ꯇꯥꯔꯝꯕ ꯈꯣꯟꯖꯦꯟ ꯃꯌꯥꯝ ꯇꯥꯕ ꯐꯪꯗ꯭ꯔꯦ ꯃꯔꯛ ꯃꯔꯛꯇ ꯑꯃꯨꯛ ꯃꯨꯛꯇꯤ ꯇꯥꯔꯤ ꯀꯣꯀꯤꯜ ꯑꯣꯏꯔꯁꯨ ꯑꯗꯒꯤ ꯂꯝ ꯈꯨꯅꯨ ꯑꯣꯏꯔꯁꯨ